ꯁꯤ ꯀꯩ ꯑꯔꯤꯞ ꯔꯦꯁꯇꯨꯔꯦꯟꯒꯤ ꯃꯤ ꯑꯣꯏꯕꯤꯔꯕ ꯅꯠꯇ꯭ꯔꯣ ꯑꯣ ꯑꯩꯅꯗꯤ ꯀꯩꯅꯣ ꯆꯤꯛꯀꯟ ꯕꯤꯔꯌꯥꯅꯤ ꯑꯣꯏꯅ ꯑꯣꯔꯗꯔ ꯇꯧꯕꯅꯦ ꯑꯗꯣ ꯁꯣꯝꯅ ꯊꯤꯟꯕꯤꯔꯛꯏꯁꯤꯗꯤ ꯀꯩꯅꯣ ꯑꯩꯈꯣꯏ ꯕꯤꯞ ꯕꯤꯔꯌꯥꯅꯤ ꯑꯣꯏꯅ ꯊꯤꯟꯕꯤꯔꯛꯑꯦ ꯑꯗꯣ ꯕꯤꯞ ꯕꯤꯔꯌꯥꯅꯤꯗꯨꯗꯤ ꯑꯩꯈꯣꯏ ꯃꯗꯨ ꯀꯩꯅꯣ ꯄꯥꯝꯗꯦ ꯑꯗꯨꯅ ꯆꯤꯛꯀꯟ ꯕꯤꯔꯌꯥꯅꯤꯗꯨ ꯑꯣꯏꯅ ꯍꯜꯂꯒ ꯑꯝꯇ ꯊꯤꯟꯕꯤꯔꯛꯑꯣꯅꯦ ꯔꯤꯐꯟ ꯇꯧꯕꯤꯔꯒ